ꯀꯀꯥ ꯑꯩ ꯂꯧꯗꯣ ꯑꯩ ꯐ꯭ꯔꯥꯝꯗꯣ ꯐꯨꯝꯗꯣ ꯈꯔ ꯁꯦꯡꯗꯣꯛꯀꯦ ꯇꯧꯕꯅꯦ ꯀꯀꯥ ꯁꯪꯕ꯭ꯔꯣ

ꯀꯔꯤ ꯍꯥꯏꯕ ꯍꯣꯏ ꯍꯣꯏ ꯃꯥꯟꯅꯦ ꯀꯀꯥ

ꯍꯣꯏ ꯄꯔꯤ ꯑꯃꯒꯤ ꯇꯨꯔꯦꯜ ꯋꯥꯡꯃꯒꯤꯗꯣ ꯑꯗꯨ ꯍꯥꯟꯅ ꯇꯧꯁꯦ ꯑꯗꯨꯒ ꯑꯁꯣꯝꯒꯤ ꯃꯅꯤꯡꯉꯣꯝꯒꯤꯗꯨꯁꯨ ꯑꯃꯨꯛ ꯇꯧꯒꯗꯣꯏꯅꯦ ꯃꯇꯥꯏ ꯃꯇꯥꯏꯗ ꯁꯦꯡꯒꯅꯤ ꯃꯌꯥꯏꯗꯤ ꯀꯌꯥ ꯍꯧꯗꯦꯕꯀꯣ ꯀꯀꯥꯅ ꯑꯗꯨ ꯄꯩꯁꯥ ꯀꯌꯥꯃꯨꯛ ꯂꯧꯒꯗꯣꯏꯅꯣꯕ ꯑꯥ ꯑꯗꯣ ꯍꯣꯏ ꯀꯀꯥꯅ ꯂꯤꯁꯤꯡ ꯅꯤꯄꯥꯟꯕꯨꯗꯤ ꯍꯥꯏꯔꯦꯕꯀꯣ ꯑꯗꯣ ꯀꯀꯥꯅ ꯑꯃꯨꯛꯇꯪ ꯂꯥꯛꯑꯒ ꯌꯦꯡꯃꯤꯟꯅꯁꯦ ꯂꯤꯁꯤꯡ ꯅꯤꯄꯥꯟꯗꯣ ꯑꯩꯒꯤ ꯋꯥꯈꯟꯗꯗꯤ ꯈꯖꯤꯛꯇꯪ ꯇꯥꯡꯉꯦꯅ ꯂꯩꯌꯦꯕꯀꯣ ꯑꯗꯨ ꯀꯀꯥꯅ ꯍꯥꯏꯐꯦꯠꯇꯪ ꯌꯦꯡꯉꯒ ꯃꯃꯜꯗꯣ ꯌꯦꯡꯕꯅ ꯐꯒꯗ꯭ꯔꯥ ꯑꯩꯅꯗꯤ ꯂꯤꯁꯤꯡ ꯇꯔꯨꯛꯃꯨꯛꯇꯤ ꯄꯤꯅꯤꯡꯕ ꯍꯣꯏ ꯍꯣꯏ ꯀꯀꯥ ꯑꯗꯨꯗꯤ ꯀꯩꯅꯣ ꯇꯧꯕꯅꯦ ꯄꯤꯛꯇꯤ ꯄꯤꯛꯑꯦ ꯑꯃꯗꯤ ꯂꯩꯌꯦꯕꯀꯣ ꯍꯣ ꯍꯣ ꯍꯣꯏ ꯍꯣꯏ ꯍꯣꯏ ꯂꯥꯛꯑꯒꯦ ꯀꯀꯥ ꯍꯧꯖꯤꯛꯀꯤ ꯄꯩꯁꯥꯗꯣ ꯀꯀꯥ ꯍꯣꯏꯒ ꯇꯧꯃꯤꯟꯅꯒꯗꯧꯕꯗꯨꯁꯨ ꯍꯥꯏꯐꯦꯠ ꯍꯪꯕꯤꯔꯣ ꯑꯗꯨꯒ ꯌꯦꯡꯉꯀꯥꯟꯗ ꯑꯩꯈꯣꯏꯒꯤ ꯀꯀꯥ ꯍꯣꯏꯅ ꯑꯗꯨꯝ ꯑꯌꯥꯝꯕ ꯁꯨꯕꯤꯗꯣꯏꯅꯤ ꯍꯥꯟꯗꯒꯤꯁꯨ ꯁꯨꯔꯒ ꯂꯥꯛꯄꯅꯤꯅꯀꯣ ꯃꯃꯜꯗꯣ ꯈꯔ ꯌꯦꯡꯊꯣꯛ ꯌꯦꯡꯖꯤꯟ ꯇꯧꯔꯁꯦ ꯊꯕꯛ ꯁꯨꯕ ꯐꯖꯩꯌꯦꯅ ꯀꯀꯥ ꯍꯣꯏꯗ ꯍꯥꯏꯔꯛꯏꯅꯤ

ꯑꯣ ꯀꯀꯥ ꯑꯩ ꯑꯗꯨꯝ ꯊꯤꯟꯖꯔꯛꯀꯦ ꯑꯗꯨꯒꯤꯗꯤ ꯑꯗꯨꯒꯨꯝꯕꯒꯤꯗꯤ ꯑꯩ ꯑꯗꯨꯝ ꯊꯤꯜꯂꯛꯀꯦꯕꯀꯣ ꯑꯌꯨꯛꯀꯤꯁꯨ ꯅꯨꯡꯊꯤꯟꯒꯤꯁꯨ ꯑꯗꯨꯝ ꯊꯤꯟꯖꯔꯛꯀꯦ ꯑꯥ ꯑꯥ ꯑꯣ ꯀꯀꯥ ꯌꯦꯡꯁꯤ ꯂꯥꯛꯑꯣ ꯆꯍꯤ ꯈꯨꯗꯤꯡꯒꯤ ꯇꯦꯡꯕꯅꯤꯅꯀꯣ ꯌꯥꯝ ꯀꯟꯅꯗꯤ ꯁꯣꯡꯗꯤꯌꯦ ꯑꯗꯨꯝ ꯏꯁꯤꯡꯁꯨ ꯂꯩꯔꯤꯕꯅꯤꯅ ꯑꯗꯨꯝ ꯅꯨꯡꯉꯥꯏꯒꯅꯤꯌꯦ ꯑꯩꯈꯣꯏ ꯏꯃꯨꯡ ꯃꯅꯨꯡꯅ ꯑꯗꯨꯝ ꯄꯦꯡꯈ꯭ꯔꯦ

ꯍꯣꯏ ꯂꯥꯛꯑꯣ ꯂꯥꯛꯑꯣ ꯍꯌꯦꯡ ꯑꯌꯨꯛꯇ ꯉꯥꯏꯍꯥꯛꯇꯪ ꯆꯠꯊꯣꯛꯄꯤꯔꯛꯑꯣ ꯀꯀꯥ ꯃꯃꯟꯁꯨ ꯍꯥꯏꯅꯔꯁꯦ ꯑꯗꯨꯗꯒꯤꯗꯨꯗꯀꯣ ꯎꯝ ꯊꯝꯃꯦ ꯊꯝꯃꯦ ꯑꯗꯨꯗꯤ ꯎꯝ